ꯐꯥꯔꯁ ꯃꯦ ꯇꯨ ꯊꯥꯎꯖꯟ ꯇꯦꯟ ꯇ꯭ꯋꯦꯟꯇꯤ ꯁꯦꯚꯦꯟ ꯑꯥꯒꯁ ꯅꯥꯏꯟꯇꯤꯟ ꯅꯥꯏꯟꯇꯤ ꯅꯥꯏꯟ ꯐꯤꯐꯇꯤꯟ ꯃꯦ ꯑꯩꯠꯇꯤꯟ ꯁꯤꯛꯁꯇꯤ ꯇ꯭ꯋꯦꯟꯇꯤ ꯁꯦꯛꯇꯦꯝꯕꯔ ꯇꯨ ꯖꯦꯔꯣ ꯖꯦꯔꯣ ꯑꯥꯏꯠ ꯐꯥꯏꯚ ꯗꯤꯁꯦꯝꯚꯔ ꯇꯨ ꯊꯥꯎꯖꯟ ꯐꯤꯐꯇꯤꯟ